ꯃꯅꯤꯄꯨꯔꯗ ꯀꯔꯝ ꯀꯔꯝꯕ ꯃꯍꯩꯔꯣꯏꯁꯤꯡꯅ ꯀꯣꯂꯦꯖ ꯅꯠꯇ꯭ꯔꯒ ꯌꯨꯅꯤꯕꯔꯁꯤꯇꯤꯗ ꯂꯥꯏꯔꯤꯛꯀꯨꯝꯕ ꯇꯝꯕ ꯉꯝꯖꯗꯕꯒꯤ ꯍꯥꯏꯔꯗꯤ ꯂꯥꯏꯔꯕ ꯃꯆꯥꯁꯤꯡ ꯏꯃꯥ ꯏꯄꯥꯅ ꯃꯣꯏꯕꯨ ꯁꯞꯄꯣꯔꯠ ꯇꯧꯕꯤꯗꯕ ꯅꯠꯇ꯭ꯔꯒ ꯂꯥꯏꯔꯕ ꯃꯆꯥꯁꯤꯡ ꯁꯦꯜꯒꯨꯝꯕ ꯂꯩꯇ꯭ꯔꯒ ꯀꯣꯂꯦꯖ ꯆꯠꯄ ꯉꯝꯗꯕ ꯃꯤꯁꯤꯡꯗꯨꯅꯤ ꯀꯔꯝꯕ ꯈꯨꯗꯣꯡ ꯆꯥꯕꯁꯤ ꯄꯤꯕ ꯗꯔꯀꯥꯔꯅꯣ ꯍꯥꯏꯔꯗꯤ ꯏꯁꯀꯣꯂꯔꯁꯤꯞ ꯅꯠꯇ꯭ꯔꯒ ꯃꯣꯏꯕꯨ ꯁꯦꯜ ꯑꯣꯏꯅ ꯃꯇꯦꯡ ꯄꯥꯡꯕꯤꯔꯗꯤ ꯐꯒꯗꯕꯅꯤ